ꯀ꯭ꯔꯤꯁꯅ ꯖ꯭ꯔꯃꯒꯤ ꯃꯇꯝꯗ ꯑꯩꯅ ꯀ꯭ꯔꯤꯁꯅꯒꯤ ꯃꯨꯔꯇꯤ ꯑꯃꯈꯛ ꯁꯥꯖꯈꯤ ꯑꯍꯥꯟꯕꯗꯗꯤ ꯁꯥꯕꯁꯦ ꯍꯩꯇꯗꯅ ꯌꯥꯝꯅ ꯋꯥꯖꯈꯤ ꯑꯗꯨꯕꯨ ꯑꯩꯒꯤ ꯃꯥꯃꯥ ꯅꯠꯇ꯭ꯔ ꯕꯕꯥꯅ ꯃꯇꯦꯡ ꯄꯥꯡꯕꯤꯕꯗꯒꯤ ꯍꯩꯇ ꯍꯩꯇ ꯀ꯭ꯔꯤꯁꯅꯒꯤ ꯃꯨꯔꯇꯤ ꯑꯗꯨ ꯑꯗꯨꯃꯥꯏꯅ ꯁꯥꯖꯈꯤ ꯑꯗꯨꯒ ꯍꯥꯏꯔꯤꯕ ꯃꯨꯔꯇꯤ ꯁꯥꯕꯒꯤ ꯑꯦꯛꯁꯄꯤꯔꯤꯌꯦꯁꯁꯦ ꯑꯁꯨꯛꯀꯤ ꯃꯇꯤꯛ ꯅꯨꯉꯥꯏꯕ ꯑꯗꯨ ꯐꯥꯎꯖꯈꯤ